ꯍꯜꯂꯣ ꯊꯣꯏꯕꯤ ꯔꯦꯁꯇꯨꯔꯦꯟꯒꯤ ꯀꯥꯎꯟꯇꯔ ꯑꯣꯏꯕꯤꯔꯕ꯭ꯔꯣ ꯑꯩꯅ ꯉꯁꯥꯏ ꯑꯣꯗꯔ ꯇꯧꯈꯤꯕ ꯑꯆꯥ ꯑꯊꯛ ꯑꯗꯨ ꯑꯃꯒ ꯍꯥꯞꯆꯤꯟꯕꯤꯌꯨ ꯑꯗꯨꯗꯤ ꯆꯧ ꯐꯨꯜ ꯑꯗꯨꯒ ꯗꯦꯂꯤꯕꯔ ꯇꯧꯕꯤꯔꯛꯑꯣ